ꯕꯤꯟ ꯁꯥꯔꯚꯤꯁꯈꯣꯏꯗ ꯑꯩꯅ ꯑꯗꯨꯝ ꯑꯃ ꯍꯥꯏꯖꯅꯤꯡꯉꯦ ꯑꯗꯨꯗꯤ ꯑꯩꯒꯤ ꯕꯤꯟꯁꯤ ꯃꯤ ꯑꯇꯣꯞꯄꯅ ꯍꯨꯔꯥꯟꯕꯤꯈ꯭ꯔꯦ ꯑꯗꯨꯒꯤꯅ ꯅꯈꯣꯏꯅ ꯌꯥꯔꯗꯤ ꯑꯩꯒꯤꯗꯃꯛ ꯕꯤꯟ ꯑꯅꯧꯕ ꯑꯃ ꯔꯤꯀ꯭ꯋꯦꯁ ꯇꯧꯖꯔꯤ ꯑꯃ ꯔꯤꯄ꯭ꯂꯦꯁ ꯇꯧꯕꯤꯌꯨ ꯍꯥꯏꯅ ꯅꯠꯇ꯭ꯔꯗꯤ ꯑꯩꯒꯤ ꯕꯤꯟ ꯂꯪꯐꯝꯁꯤ ꯍꯨꯔꯥꯟꯈ꯭ꯔꯕꯅꯤꯅ ꯑꯃꯣꯠ ꯑꯀꯥꯏꯁꯤ ꯄꯨꯡꯆꯥꯏ ꯆꯥꯏꯈ꯭ꯔꯦ ꯑꯗꯨꯒꯤꯅ ꯅꯈꯣꯏꯅ ꯌꯥꯔꯗꯤ ꯅꯣꯏꯅ ꯕꯤꯟ ꯑꯃꯗꯣ ꯑꯦꯔꯦꯟꯖ ꯇꯧꯕꯤꯔꯒ ꯑꯊꯨꯕ ꯃꯇꯝꯗ ꯄꯨꯔꯛꯄꯤꯅꯅꯕ ꯍꯥꯏꯅ ꯅꯈꯣꯏꯉꯣꯟꯗ ꯑꯗꯨꯝ ꯍꯥꯏꯖꯔꯤ ꯑꯗꯨꯒ ꯍꯧꯖꯤꯛ ꯕꯤꯟ ꯂꯩꯇ꯭ꯔꯗꯤ ꯑꯩꯈꯣꯏꯁꯤ ꯑꯃꯣꯠ ꯑꯀꯥꯏꯁꯤ ꯂꯪꯐꯝꯁꯤ ꯀꯔꯤꯁꯨ ꯂꯩꯇꯕꯅꯤꯅ ꯅꯈꯣꯏꯅ ꯑꯊꯨꯕ ꯃꯇꯝꯗ ꯈꯔ ꯑꯦꯔꯦꯟꯖ ꯇꯧꯕꯤꯌꯣ ꯍꯥꯏꯅ ꯍꯥꯏꯖꯔꯤ ꯑꯗꯨꯒꯤ ꯊꯦꯡꯛꯁ